ꯑꯩꯍꯥꯛ ꯑꯁꯤ ꯁꯦꯅꯥꯄꯇꯤ ꯗꯤꯁꯇ꯭ꯔꯤꯛ ꯈꯥꯕꯨꯡ ꯀꯥꯔꯣꯡ ꯈꯨꯟꯗꯒꯤꯅꯤ ꯑꯩꯍꯥꯛꯀꯤ ꯑꯦꯔꯤꯌꯥꯗ ꯉꯥ ꯐꯪꯂꯤꯕꯁꯤ ꯖꯥꯠ ꯖꯥꯠ ꯐꯪꯕꯅꯤ ꯉꯥ ꯑꯁꯤ ꯉꯥꯃꯨ ꯁꯥꯃꯨꯁꯤ ꯌꯥꯝ ꯐꯥꯎꯔꯤꯕ ꯉꯥ ꯑꯃꯅꯤ ꯉꯥꯔꯦꯟ ꯉꯥꯔꯥ ꯉꯥꯎꯋꯥ ꯉꯀꯤꯆꯥꯔ ꯉꯥꯃꯨ ꯑꯁꯤꯈꯣꯏꯁꯤ ꯐꯪꯉꯦ ꯈ꯭ꯋꯥꯏꯗꯒꯤ ꯗꯤꯃꯥꯟ ꯇꯧꯔꯤꯕ ꯉꯥ ꯑꯁꯤꯗꯤ ꯉꯥꯀꯤꯆꯥꯔꯅꯤ ꯉꯥꯀꯤꯆꯥꯔ ꯑꯁꯤ ꯗꯤꯃꯥꯟ ꯌꯥꯝ ꯆꯥꯎꯔꯤꯕ ꯉꯥ ꯑꯃꯅꯤ ꯑꯥ ꯅꯥꯒꯥꯂꯦꯝꯗꯒꯤꯁꯨ ꯗꯤꯃꯥꯟꯁꯤ ꯂꯥꯛꯄꯅꯤ ꯑꯥꯗꯒꯤ ꯑꯩꯈꯣꯏꯅ ꯈ꯭ꯋꯥꯏꯗꯒꯤ ꯉꯥ ꯐꯥꯔꯤꯕꯁꯤ ꯉꯥꯀꯤꯆꯥꯔꯅꯤ ꯉꯥꯀꯤꯆꯥꯔ ꯐꯥꯕꯁꯤ ꯁꯤꯁꯤꯗꯤ ꯏꯁꯤꯡ ꯀꯪꯍꯜꯂꯒ ꯇꯨꯔꯦꯜ ꯑꯁꯤ ꯏꯁꯤꯡ ꯀꯪꯍꯜꯂꯒ ꯉꯥꯀꯤꯆꯥꯔ ꯑꯁꯤ ꯐꯥꯕꯅꯤ ꯉꯥꯀꯤꯆꯥꯔꯒꯤ ꯃꯃꯜ ꯑꯁꯤ ꯇꯣꯉꯥꯟ ꯇꯣꯉꯥꯟꯅ ꯂꯩ ꯒ꯭ꯂꯥꯁꯇꯁꯨ ꯌꯣꯟꯕ ꯂꯩꯌꯦ ꯀꯦ ꯖꯤ ꯑꯣꯏꯅ ꯌꯣꯟꯕꯁꯤ ꯇꯣꯉꯥꯟꯅ ꯂꯩ ꯃꯇꯝ ꯃꯇꯝꯒꯤ ꯑꯣꯏꯅ ꯉꯥꯒꯤ ꯃꯃꯜ ꯑꯁꯤ ꯁꯦꯝꯕꯅꯤ ꯑꯗꯨꯅ ꯃꯅꯤꯄꯨꯔ ꯂꯝꯗꯝ ꯈꯥꯕꯨꯡ ꯀꯥꯔꯣꯡꯁꯤꯗ ꯉꯥ ꯐꯥꯔꯝ ꯂꯩꯕ ꯈ꯭ꯋꯥꯏꯗꯒꯤ ꯉꯥ ꯗꯤꯃꯥꯟ ꯇꯧꯔꯤꯕꯁꯤꯗꯤ ꯉꯥꯀꯤꯆꯥꯔꯅꯤ